ꯕꯤꯅꯥꯔꯥꯅꯤ ꯑꯩꯗꯣ ꯅꯣꯏꯗ ꯀꯣꯏꯕ ꯂꯥꯛꯅꯤꯡꯉꯦꯕꯀꯣ ꯀꯣꯏꯕ ꯂꯥꯛꯏꯅꯤꯡꯉꯤꯁꯤ ꯀꯩꯅꯣ ꯍꯥꯏ ꯂꯥꯛꯀꯦꯕ ꯑꯗꯨꯒꯅꯦ ꯅꯣꯏ ꯑꯩꯅꯅꯦ ꯈꯪꯗꯕ ꯑꯃ ꯂꯩꯔꯦꯕ ꯑꯩꯈꯣꯏ ꯍꯥꯏꯗꯤ ꯈ꯭ꯔꯤꯁꯃꯥꯁꯀꯤ ꯅꯣꯏꯒꯤ ꯂꯨꯍꯣꯡꯕꯒꯤ ꯃꯑꯣꯡ ꯀꯔꯤ ꯀꯔꯤꯁꯤ ꯑꯩ ꯑꯝꯐꯧ ꯈꯪꯗꯦꯕꯀꯣ ꯑꯗꯨ ꯅꯪꯅ ꯈꯔ ꯁꯨꯒꯥꯏꯅ ꯑꯃꯇ ꯇꯥꯛꯄꯤꯔꯛꯑꯣꯕ ꯍꯣꯏꯅꯦ ꯍꯣꯏꯅꯦ

ꯑꯥ ꯑꯥ ꯑꯥ

ꯑꯥ ꯑꯥ ꯑꯣ ꯅꯨꯄꯥꯗꯤ ꯅꯨꯄꯥꯅ ꯀꯔꯤ ꯁꯦꯠꯂꯤ ꯕꯣꯔꯗꯣ ꯑꯣ ꯑꯣ ꯑꯣ ꯑꯥ ꯑꯣ ꯑꯗꯣ ꯃꯣꯏ ꯍꯥꯏꯗꯤ ꯀꯔꯤ ꯀꯔꯤ ꯑꯆꯥ ꯑꯊꯛ ꯀꯥꯗꯤ ꯇꯧꯋꯤ

ꯑꯣ

ꯑꯣ ꯁꯦꯝꯕ꯭ꯔꯥ ꯑꯣ ꯑꯩꯁꯨ ꯆꯠꯅꯤꯡꯉꯦꯕ ꯑꯗꯨ ꯑꯝꯇꯪ ꯆꯠꯁꯦꯕ ꯑꯗꯨꯏꯗꯣ ꯑꯗꯣ

ꯎꯝ

ꯑꯗꯣ ꯑꯩꯈꯣꯏ ꯗ꯭ꯔꯦꯁ ꯁꯦꯠꯄꯗꯤ ꯅꯨꯡꯉꯥꯏꯇꯕ꯭ꯔꯣ ꯅꯪꯅ ꯊꯤꯕꯤꯔꯝꯒꯦ ꯍꯥꯏꯗꯣ ꯊꯤꯔꯝꯕꯤꯔꯝꯃꯁꯨ ꯌꯥꯏ

ꯑꯦ ꯊꯤꯕꯤꯔꯝꯃꯨ ꯊꯤꯕꯤꯔꯝꯕꯅ ꯐꯔꯅꯤ ꯎꯝ

ꯄꯨꯡ ꯀꯌꯥꯗ ꯌꯧꯔꯛꯑꯣ ꯍꯥꯏꯅꯣ ꯁꯚꯦꯟ ꯊꯥꯔꯇꯤꯒꯨꯝꯕꯗ ꯌꯧꯔꯛꯑꯣ ꯍꯣꯏ ꯑꯗꯩꯅꯦ ꯀꯩꯅꯣ ꯑꯣ ꯑꯗꯣ ꯍꯣꯏ ꯍꯣꯏ ꯑꯗꯨꯗꯤ ꯑꯗꯨꯝ ꯂꯥꯛꯑꯒꯦ ꯑꯗꯣ ꯊꯝꯃꯒꯦꯀꯣ ꯑꯩ